ꯑꯩꯈꯣꯏꯅ ꯃꯤꯃꯥꯟꯅꯗꯕ ꯃꯤꯁꯤꯡꯗ ꯑꯩꯈꯣꯏꯅ ꯃꯈꯣꯏꯕꯨ ꯃꯤꯃꯥꯟꯅꯗ꯭ꯔꯦ ꯇꯨꯁꯣꯟꯕꯅꯤ ꯅꯥꯎꯁꯣꯟꯕꯅꯤ ꯍꯥꯏꯅ ꯑꯩꯈꯣꯏꯅ ꯃꯈꯣꯏꯕꯨ ꯃꯤꯔꯥꯏꯕꯤꯕꯗꯤ ꯂꯩꯇꯩꯕ ꯑꯩꯈꯣꯏꯅ ꯃꯈꯣꯏ ꯃꯤꯔꯥꯏꯕꯤꯕꯗꯤ ꯂꯥꯏꯔꯗꯅ ꯑꯩꯈꯣꯏꯅ ꯃꯈꯣꯏꯁꯦ ꯌꯥꯝ ꯂꯨꯅ ꯍꯦꯟꯅꯗꯨꯝ ꯑꯗꯨꯝ ꯈꯟꯖꯩꯗ ꯑꯩꯈꯣꯏꯅ ꯌꯥꯝ ꯅꯨꯡꯁꯤꯖꯩꯌꯦꯕ ꯑꯗꯨꯒ ꯃꯈꯣꯏꯒꯤ ꯑꯩꯈꯣꯏꯅ ꯇꯧꯐꯝ ꯇꯧꯕ ꯌꯥꯕꯁꯤꯡ ꯊꯕꯛ ꯌꯥꯝ ꯇꯧꯕꯤ ꯑꯩꯈꯣꯏꯅ ꯃꯈꯣꯏꯒꯤ ꯗ꯭ꯔꯦꯁꯁꯤꯡ ꯂꯩꯕꯤ ꯑꯗꯒꯤ ꯆꯥꯅꯕ ꯊꯛꯅꯕ ꯑꯃ ꯑꯃ ꯑꯗꯨꯝ ꯑꯩꯈꯣꯏꯅ ꯇꯧꯕ ꯌꯥꯕꯥꯁꯤꯡꯁꯦ ꯑꯗꯨꯝ ꯇꯧꯕꯤꯌꯦꯕ ꯃꯈꯣꯏꯒꯤ ꯑꯩꯈꯣꯏꯅ ꯃꯈꯣꯏꯕꯨ ꯌꯥꯝ ꯅꯨꯡꯁꯤꯌꯦ ꯃꯤꯃꯥꯟꯅꯗ꯭ꯔꯦ ꯍꯥꯏꯗꯨꯅ ꯑꯩꯈꯣꯏꯅ ꯃꯤꯔꯥꯏꯕꯗꯤ ꯁꯨꯡꯇꯧ ꯇꯧꯗꯦꯕ ꯑꯩꯈꯣꯏꯅ ꯃꯈꯣꯏꯁꯦ ꯑꯗꯣ ꯃꯈꯣꯏꯒꯤ ꯂꯥꯏꯔꯤꯛ ꯂꯥꯏꯁꯨ ꯇꯝꯕꯒꯤ ꯃꯇꯥꯡꯗꯁꯨ ꯑꯩꯈꯣꯏꯅ ꯀꯔꯤꯝꯇ ꯅꯝꯊꯕꯤꯔꯒ ꯊꯝꯕꯗꯣ ꯇꯧꯗꯦꯕ ꯑꯩꯈꯣꯏꯅ ꯐꯖꯅ ꯃꯈꯣꯏꯒꯤ ꯕ꯭ꯂꯥꯏꯟ ꯁ꯭ꯀꯨꯜ ꯊꯝꯃꯤ ꯑꯗꯨꯒ ꯅꯥ ꯇꯥꯗꯕꯒꯤꯕꯨꯗꯤ ꯁ꯭ꯀꯤꯜꯁꯤ ꯂꯩꯇ꯭ꯔꯦ ꯑꯗꯣ ꯂꯩꯍꯟꯅꯤꯡꯉꯦ ꯂꯩꯅꯕꯁꯨ ꯀꯟꯅ ꯑꯗꯨꯝ ꯍꯣꯠꯅꯔꯤ ꯑꯗꯣ ꯑꯇꯩ ꯑꯇꯩ ꯆꯠꯄ ꯉꯝꯗꯕꯁꯤꯡꯒꯤꯁꯨ ꯑꯗꯨꯝ ꯂꯩꯍꯟꯅꯤꯡꯉꯦ ꯂꯩꯅꯦꯅꯁꯨ ꯑꯗꯨꯝ ꯀꯟꯅꯗꯤ ꯂꯩꯅꯕꯒꯤꯗꯃꯛ ꯍꯣꯠꯅꯔꯤ ꯃꯈꯥ ꯇꯥꯅ ꯑꯗꯨꯝ ꯃꯥꯏꯄꯥꯛꯅꯁꯨ ꯍꯣꯠꯅꯔꯤꯁꯤꯗ ꯃꯥꯏ ꯄꯥꯛꯄ ꯑꯣꯏꯍꯟꯁꯅꯨ ꯑꯁꯤꯅꯤ ꯑꯩꯈꯣꯏꯅ ꯑꯗꯨꯝ ꯈꯟꯖꯔꯤꯁꯦ